ꯍꯜꯂꯣ ꯁꯤꯕꯨ ꯁꯣꯞꯀꯤꯄꯔꯔꯣ ꯍꯣꯏ ꯅꯨꯡꯉꯥꯏꯔꯤꯌꯦ

ꯑꯣ ꯑꯣ ꯍꯣꯏ ꯂꯧꯒꯦ ꯍꯥꯏꯌꯦ ꯑꯣ ꯑꯣ ꯑꯣ ꯌꯥꯏ

ꯑꯦꯛꯁ ꯑꯦꯜ ꯑꯣ

ꯑꯣ ꯑꯣ

ꯑꯦꯛꯁ ꯑꯦꯜ ꯑꯦꯛꯁ ꯑꯦꯜꯅꯦ ꯑꯩꯒꯤ ꯁꯥꯏꯁꯇꯣ ꯀꯣ ꯑꯥ ꯑꯥ ꯈꯣꯡꯉꯨꯞꯁꯨ ꯂꯧꯒꯦ ꯚꯥꯏ ꯍꯣꯏ ꯖꯥꯔꯁꯤꯒꯨꯝꯕꯗꯤ ꯌꯥꯔꯦ ꯍꯣꯏ ꯌꯥꯔꯦ ꯖꯥꯔꯁꯤꯒꯨꯝꯕꯗꯤ

ꯁꯣꯔꯠ ꯄꯦꯟ ꯀꯔꯤꯒꯤ ꯇꯥꯏꯞꯂꯥ ꯑꯣ ꯑꯣ

ꯕ꯭ꯂꯨꯒ ꯕ꯭ꯂꯦꯛ ꯑꯃꯒ ꯍꯥꯞꯄꯤꯌꯣ ꯑꯗꯨꯗꯤ

ꯑꯩꯈꯣꯏ ꯀꯥꯔꯣꯡꯗ ꯂꯩꯌꯦ

ꯍꯣꯏ ꯍꯣꯏ ꯑꯧ ꯑꯧ ꯑꯧ ꯀꯔꯤ ꯃꯇꯝꯗ ꯂꯥꯛꯀꯦꯔꯥ ꯑꯗꯨꯗꯤ ꯗꯤꯂꯤꯚꯔꯤꯗ ꯑꯣ ꯑꯣ ꯑꯗꯨꯗꯤ ꯌꯥꯝ ꯐꯥꯔꯦ ꯍꯣꯏ

ꯑꯣꯀꯦ ꯑꯣ ꯑꯣ